ꯕꯥꯔꯠꯀꯤ ꯃꯥꯔꯀꯦꯠ ꯑꯁꯦ ꯇꯞꯅ ꯇꯞꯅ ꯑꯁꯨꯝ ꯆꯥꯎꯈꯠꯂꯛꯂꯤ ꯑꯃꯁꯨꯡ ꯆꯥꯎꯔꯛꯂꯤ ꯃꯄꯥꯟꯒꯤ ꯂꯝꯒꯁꯨ ꯈꯨꯠꯁꯝꯅꯔꯒ ꯊꯕꯛ ꯀꯌꯥ ꯑꯃꯁꯨ ꯇꯧꯔꯛꯂꯤ ꯁꯤꯒꯤ ꯃꯊꯛꯇ ꯊꯣꯛꯂꯛꯂꯤꯕ ꯅꯍꯥꯁꯤꯡꯗꯁꯨ ꯊꯕꯛ ꯇꯧꯕꯒꯤ ꯆꯥꯡꯁꯨ ꯌꯥꯝ ꯋꯥꯡꯈꯠꯂꯛꯂꯤ ꯑꯅꯧ ꯑꯅꯧꯕ ꯄꯣꯠꯂꯝ ꯀꯌꯥ ꯑꯃꯁꯨ ꯁꯦꯝꯒꯠꯄ ꯄꯨꯊꯣꯛꯄ ꯉꯝꯂꯛꯂꯤ ꯑꯗꯨꯕꯨ ꯕꯥꯔꯠ ꯑꯁꯦ ꯃꯤ ꯌꯥꯝꯕꯅ ꯃꯔꯝ ꯑꯣꯏꯕꯅ ꯅꯍꯥ ꯈꯨꯗꯤꯡꯃꯛ ꯊꯕꯛ ꯐꯪꯍꯟꯕꯗꯤ ꯉꯝꯗꯦ